ꯊꯥꯏꯅꯗꯒꯤ ꯑꯩꯈꯣꯏꯒꯤ ꯑꯍꯜ ꯂꯃꯟꯅ ꯍꯥꯏꯔꯝꯕ ꯄꯥꯎꯔꯧ ꯑꯃ ꯂꯩꯑꯦ ꯃꯗꯨꯗꯤ ꯍꯛꯆꯥꯡ ꯐꯕꯅ ꯂꯟꯅꯤ ꯍꯥꯏꯕ ꯑꯃ ꯂꯩ ꯑꯗꯨꯕꯨ ꯍꯛꯆꯥꯡ ꯐꯅ ꯄꯨꯟꯁꯤ ꯃꯍꯤꯡ ꯑꯃ ꯍꯤꯡꯅꯕꯒꯤ ꯗꯃꯛꯇ ꯏꯁꯄꯣꯔꯠ ꯁꯥꯟꯅꯕ ꯈꯣꯠꯅꯕ ꯍꯥꯏꯁꯤ ꯌꯥꯝꯅ ꯗꯔꯀꯥꯔ ꯇꯥꯕ ꯄꯣꯠ ꯑꯃꯅꯤ ꯍꯥꯏꯗꯤ ꯏꯁꯄꯣꯔꯠ ꯁꯥꯟꯅꯕꯅ ꯍꯛꯆꯥꯡꯗꯇ ꯅꯠꯇꯦ ꯃꯦꯟꯇꯦꯜꯂꯤ ꯐꯤꯖꯤꯀꯦꯜ ꯑꯩꯈꯣꯏꯒꯤ ꯇꯤꯟ ꯏꯁꯄꯤꯔꯤꯠ ꯑꯗꯨꯒ ꯑꯩꯈꯣꯏ ꯍꯦꯜꯠꯇ ꯌꯥꯝꯅ ꯏꯝꯄꯦꯛ ꯄꯤꯒꯅꯤ ꯑꯗꯨꯒ ꯁꯥꯟꯅꯔꯕꯅꯤꯅ ꯑꯩꯈꯣꯏꯒꯤ ꯍꯛꯆꯥꯡꯒꯤ ꯀꯌꯥꯠ ꯀꯌꯥꯁꯤꯡꯁꯤ ꯃꯣꯏꯁꯤ ꯐꯒꯠꯄ ꯍꯦꯜꯂꯤ ꯑꯗꯒꯤꯗꯤ ꯑꯩꯈꯣꯏꯅ ꯈꯜꯂꯤꯕ ꯑꯩꯈꯣꯏꯒꯤ ꯃꯥꯏꯟꯁꯦꯠ ꯊꯤꯡꯀꯤꯡꯗ ꯂꯥꯛꯏ ꯑꯗꯨꯒ ꯍꯧꯖꯤꯛꯀꯥꯟꯒꯤ ꯏꯪꯈꯠꯂꯛꯏꯕ ꯑꯉꯥꯡꯁꯤꯡꯁꯤꯅ ꯅꯤꯁꯥ ꯄꯨꯁꯥꯔꯣꯝꯗ ꯑꯣꯟꯁꯤꯟꯗꯨꯅ ꯇꯧꯗꯣꯏ ꯁꯔꯨꯛꯄꯨꯗꯤ ꯁꯥꯟꯅꯗꯅ ꯏꯁꯄꯣꯔꯠ ꯔꯣꯝꯗ ꯏꯁꯄꯣꯔꯠꯃꯛ ꯅꯠꯇ꯭ꯔꯒꯁꯨ ꯖꯤꯝꯒ ꯆꯠꯇꯅ ꯑꯣꯏꯔꯁꯨ ꯇꯧꯗꯅ ꯃꯣꯏꯒꯤ ꯍꯛꯆꯥꯡꯗꯣ ꯐꯍꯟꯅꯕ ꯆꯤꯟꯖꯥꯛ ꯑꯐ ꯑꯐꯕ ꯆꯥꯔꯒ ꯑꯗꯨꯃꯥꯏꯅ ꯁꯥꯟꯅ ꯈꯣꯠꯅꯕꯁꯤꯗ ꯑꯣꯟꯁꯤꯜꯂꯒ ꯑꯐꯕ ꯈꯨꯅꯥꯏ ꯑꯃ ꯄꯨꯔꯛꯅꯕ ꯍꯣꯠꯅꯕꯗ ꯌꯥꯝꯅ ꯃꯑꯣꯡ ꯇꯥꯒꯅꯤ ꯍꯥꯏꯅ ꯑꯩ ꯊꯝꯖꯒꯦ